ꯑꯩꯅ ꯍꯟꯖꯤꯟ ꯍꯟꯖꯤꯟꯅ ꯄꯥꯈꯤꯕ ꯂꯥꯏꯔꯤꯛ ꯑꯃ ꯍꯥꯏꯔꯒꯗꯤ ꯑꯩꯈꯣꯏꯅ ꯑꯦꯡꯒ꯭ꯂꯣ ꯃꯅꯤꯄꯨꯔ ꯋꯥꯔꯅꯤ ꯑꯦꯠꯇꯤꯟ ꯅꯥꯏꯟꯇꯤ ꯋꯥꯟꯁꯤꯅꯤ ꯍꯥꯏꯔꯤꯕ ꯂꯥꯏꯔꯤꯛꯁꯤ ꯄꯥꯔꯨꯕ ꯃꯇꯝꯗ ꯑꯩꯈꯣꯏ ꯃꯅꯤꯄꯨꯔꯁꯦ ꯌꯥꯝꯅ ꯏꯔꯥꯏ ꯂꯥꯏꯅ ꯕ꯭ꯔꯤꯇꯤꯁꯅ ꯃꯈꯣꯏꯒꯤ ꯃꯈꯨꯠꯇ ꯃꯤꯈꯥ ꯄꯣꯜꯍꯟꯈꯤꯕꯅꯤ ꯍꯥꯏꯕꯁꯤ ꯈꯪꯕ ꯉꯝꯃꯤ ꯃꯤꯈꯥ ꯄꯣꯜꯍꯟꯕ ꯉꯝꯃꯤꯕꯩ ꯃꯔꯝꯗꯤ ꯃꯅꯤꯄꯨꯔꯗ ꯂꯩꯔꯝꯂꯤꯕ ꯃꯩꯇꯩ ꯅꯤꯡꯊꯧꯁꯤꯡꯁꯤꯅ ꯂꯤꯡꯖꯦꯜ ꯃꯥꯟꯅꯕ ꯇꯥꯔꯕ ꯂꯤꯡꯖꯦꯜ ꯃꯥꯟꯅꯕ ꯇꯥꯔꯒꯗꯤ ꯃꯇꯝꯗꯨꯗ ꯕ꯭ꯔꯤꯇꯤꯁꯅ ꯃꯩꯇꯩꯕꯨ ꯂꯩꯕꯥꯛ ꯑꯩꯈꯣꯏꯒꯤ ꯃꯅꯤꯄꯨꯔꯁꯦ ꯃꯈꯣꯏꯒꯤ ꯃꯤꯈꯥ ꯄꯣꯟꯕ ꯉꯝꯃꯝꯃꯣꯏꯗꯕꯅꯤ ꯑꯗꯨꯅ ꯑꯩꯈꯣꯏꯒꯤ ꯃꯅꯤꯄꯨꯔꯒꯤ ꯅꯤꯡꯊꯧꯁꯤꯡꯁꯦ ꯃꯈꯣꯏꯅ ꯏꯃꯥ ꯂꯩꯕꯥꯛ ꯀꯪꯂꯩꯄꯥꯛꯁꯦ ꯅꯨꯡꯁꯤꯕꯗꯒꯤ ꯃꯈꯣꯏꯅ ꯐꯝꯅ ꯍꯦꯟꯅ ꯑꯆꯧꯕ ꯐꯝ ꯄꯥꯝꯕꯗꯒꯤ ꯊꯣꯛꯈꯤꯕꯅꯤ ꯑꯗꯨꯅ ꯑꯩꯈꯣꯏꯅ ꯍꯥꯏꯔꯤꯕ ꯂꯥꯟꯁꯦ ꯃꯥꯏ ꯄꯥꯛꯄꯁꯨ ꯉꯝꯈꯤꯗ꯭ꯔꯤꯁꯤꯒꯤ ꯃꯔꯝꯗꯤ ꯃꯅꯤꯄꯨꯔꯁꯦ ꯌꯥꯝꯅ ꯁꯣꯊꯕꯁꯨ ꯑꯣꯏꯔꯝꯂꯦ ꯃꯇꯝꯁꯤꯗ ꯕ꯭ꯔꯤꯇꯤꯁꯇꯤ ꯈꯨꯠꯂꯥꯏ ꯃꯇꯤꯛ ꯆꯥꯅ ꯄꯥꯏꯔꯦ ꯑꯩꯈꯣꯏꯅ ꯄꯥꯏꯍꯧꯗ꯭ꯔꯦ ꯑꯗꯨꯅ ꯑꯁꯣꯏꯕ ꯀꯌꯥ ꯑꯃ ꯃꯩꯇꯩ ꯃꯆꯥꯁꯤꯡꯁꯤꯅ ꯂꯩꯈꯤ ꯃꯗꯨꯅ ꯃꯔꯝ ꯑꯣꯏꯔꯒ ꯂꯥꯟꯁꯤꯗ ꯌꯥꯝ ꯆꯥꯎꯅ ꯃꯥꯏꯊꯤꯈꯤꯕꯅꯤ ꯑꯗꯨꯅ ꯍꯥꯏꯔꯤꯕ ꯐꯤꯂꯝꯁꯤ ꯀꯔꯤꯒꯨꯝꯕ ꯑꯩꯈꯣꯏ ꯍꯥꯏꯔꯤꯕ ꯂꯥꯏꯔꯤꯛꯁꯤ ꯑꯩꯈꯣꯏꯅ ꯐꯤꯂꯝꯗ ꯀꯩꯒꯤꯗ ꯅꯝꯃꯒ ꯄꯨꯊꯣꯛꯄ ꯇꯥꯔꯒꯗꯤ ꯑꯩꯈꯣꯏ ꯕ꯭ꯔꯤꯇꯤꯁꯇ ꯅꯠꯇꯦ ꯑꯇꯣꯞꯄ ꯐꯨꯔꯨꯞꯅ ꯃꯩꯇꯩꯁꯤꯡꯁꯤꯕꯨ ꯑꯣꯠꯄꯤ ꯅꯩꯕꯤꯔꯕ ꯃꯈꯣꯏꯒꯤ ꯃꯈꯥꯗ ꯊꯝꯃꯛꯅꯕ ꯍꯣꯠꯅꯕꯁꯦ ꯀꯩꯗꯧꯅꯨꯡꯗꯁꯨ ꯉꯝꯃꯣꯏ ꯑꯗꯨꯒ ꯑꯩꯈꯣꯏꯅ ꯂꯤꯡꯖꯦꯜ ꯃꯥꯟꯅꯅ ꯂꯩꯕ ꯇꯥꯔꯒꯗꯤ ꯑꯩꯈꯣꯏ ꯃꯅꯤꯄꯨꯔꯁꯦ ꯉꯁꯤ ꯑꯇꯣꯞꯄ ꯈꯨꯅꯥꯏꯒꯤ ꯃꯃꯥꯡꯗ ꯌꯥꯝ ꯆꯥꯎꯈꯠꯄ ꯍꯥꯏꯕꯗꯨ ꯑꯣꯏꯒꯅꯤ